ꯑꯩꯅ ꯏꯁꯥꯒꯤ ꯂꯝꯗ ꯕꯦꯛꯀꯤꯡ ꯑꯗꯨ ꯑꯩꯒꯤ ꯏꯁꯥꯒꯤ ꯏꯔꯣꯟꯗ ꯐꯪꯍꯟꯕ ꯄꯥꯝꯃꯤ ꯍꯥꯏꯕꯗꯤ ꯑꯁꯣꯝꯗ ꯂꯥꯏꯔꯤꯛ ꯂꯥꯏꯁꯨ ꯊꯣꯏꯅ ꯐꯖꯅ ꯇꯝꯍꯧꯗ꯭ꯔꯕ ꯑꯍꯜꯁꯤꯡꯗ ꯍꯣꯏꯀꯤ ꯏꯁꯥꯒꯤ ꯏꯔꯣꯟ ꯑꯣꯏꯅ ꯂꯩꯕ ꯇꯥꯔꯒꯗꯤ ꯃꯈꯣꯏꯗ ꯌꯥꯝꯅ ꯆꯥꯎꯕ ꯃꯇꯦꯡ ꯑꯃ ꯑꯣꯏꯒꯅꯤ